ꯑꯩꯅ ꯏꯟꯁꯥꯡ ꯊꯣꯡꯕꯗ ꯄꯨꯡ ꯑꯅꯤ ꯑꯅꯤꯃꯨꯛ ꯁꯤꯖꯤꯟꯅꯩ ꯑꯩꯅ ꯎꯠꯇꯤ ꯎꯠꯇꯤ ꯊꯣꯡꯉꯦ ꯅꯣꯡꯃ ꯑꯩꯅ ꯃꯁꯤ ꯑꯩꯅ ꯎꯠꯇꯤ ꯊꯣꯡꯕꯁꯤ ꯀꯃꯥꯏꯅ ꯊꯣꯡꯒꯦ ꯍꯥꯏꯕꯁꯨ ꯑꯩꯉꯣꯟꯗ ꯑꯩꯈꯣꯏꯒꯤ ꯈꯪꯗꯕ ꯊꯣꯏꯅ ꯑꯩꯉꯣꯟꯗ ꯑꯦꯛꯁꯄꯤꯔꯦꯟꯁ ꯂꯩꯇꯕ ꯑꯃ ꯑꯩꯅ ꯊꯣꯡꯕ ꯃꯇꯝꯗ ꯑꯩꯅ ꯍꯋꯥꯏ ꯃꯪꯒꯟ ꯇꯧꯔꯒ ꯑꯩꯅ ꯎꯠꯇꯤ ꯊꯣꯡꯉꯦ ꯅꯣꯡꯃ ꯎꯠꯇꯤꯁꯤ ꯊꯣꯡꯕ ꯃꯇꯝꯗ ꯄꯨꯡ ꯑꯃ ꯑꯃ ꯃꯈꯥꯏ ꯃꯌꯥꯁꯦ ꯁꯨꯡꯁꯧ ꯁꯧꯒꯠꯂꯛꯇꯦ ꯎꯠꯇꯤ ꯊꯣꯡꯕꯁꯦ ꯑꯩꯈꯣꯏ ꯏꯃꯥ ꯍꯥꯏꯕꯗ ꯎꯠꯇꯤ ꯊꯣꯡꯕꯁꯦ ꯁꯧꯒꯠꯂꯒ ꯄꯥꯊꯕ ꯈꯣꯠꯊꯕ ꯌꯥꯝ ꯇꯧꯋꯤ ꯈꯣꯠꯂꯦ ꯑꯗꯨꯅ ꯑꯩꯈꯣꯏꯅ ꯋꯣꯠꯂꯒ ꯄꯥꯊꯗꯅꯕ ꯍꯣꯠꯅꯩ ꯈꯣꯠꯅꯩꯑꯅ ꯑꯩꯈꯣꯏ ꯏꯃꯥꯅ ꯍꯥꯏꯒꯤꯕꯗꯨ ꯑꯩ ꯇꯥꯍꯧꯕ ꯑꯩꯅ ꯎꯠꯇꯤꯁꯦ ꯊꯣꯡꯕ ꯃꯇꯝꯗ ꯁꯨꯡꯄꯥ ꯄꯥꯈꯠꯇꯦ ꯁꯨꯡꯄꯥ ꯄꯥꯈꯠꯇꯦꯅ ꯈꯜꯂꯦ ꯄꯥꯈꯠꯇꯦ ꯄꯥꯈꯠꯇꯦ ꯁꯨꯝ ꯈꯜꯂꯒ ꯑꯩꯁꯦ ꯄꯥꯈꯠꯂꯛꯈꯤꯅꯤ ꯍꯥꯏꯕꯒꯤ ꯋꯥꯈꯜ ꯑꯃꯗꯤ ꯑꯗꯨꯝ ꯑꯩꯉꯣꯟꯗ ꯂꯩꯕ ꯄꯥꯈꯠꯇꯤ ꯁꯨꯡꯄꯥ ꯄꯥꯈꯠꯂꯛꯇꯕ ꯑꯗ ꯑꯩꯅ ꯃꯁꯤ ꯀꯃꯥꯏꯅ ꯇꯧꯖꯥꯅꯣꯅ ꯄꯨꯡꯁꯤ ꯌꯦꯡꯕꯗꯗꯤ ꯄꯨꯡ ꯑꯃ ꯃꯈꯥꯏ ꯃꯌꯥꯁꯦ ꯄꯥꯈꯠꯇ꯭ꯔꯦ ꯁꯤꯕꯨ ꯂꯣꯏꯔꯝꯗꯥꯏꯗ ꯄꯥꯈꯠꯂꯛꯇꯣꯏ ꯄꯨꯝ ꯑꯅꯤ ꯁꯨꯔꯝꯗꯥꯏꯗꯒ ꯄꯥꯈꯠꯂꯛꯀꯗꯣꯔꯤꯕ꯭ꯔꯥ ꯑꯅ ꯑꯩꯅ ꯁꯨꯝ ꯈꯜꯂꯦ ꯄꯥꯈꯠꯂꯛꯇꯕꯁꯤꯅ ꯄꯨꯡ ꯑꯅꯤ ꯃꯌꯥꯁꯦ ꯑꯗꯨꯝ ꯁꯨꯖꯜꯂꯛꯑꯦ ꯄꯥꯈꯠꯇꯤ ꯁꯨꯡꯄꯥ ꯄꯥꯈꯠꯇꯦ ꯑꯩꯅ ꯁꯤꯗꯤ ꯑꯩꯒꯤ ꯎꯠꯇꯤ ꯊꯣꯡꯕꯁꯤ ꯁꯣꯏꯔ ꯃꯥꯜꯂꯦ ꯍꯥꯏꯗꯅ ꯑꯩꯅ ꯑꯩꯈꯣꯏ ꯏꯃꯥ ꯂꯩꯀꯥꯏꯗ ꯊꯣꯛꯈꯤꯕ ꯑꯩꯅ ꯃꯗꯨ ꯆꯠꯂꯒ ꯑꯩꯅ ꯍꯪꯉꯨꯔꯦ ꯍꯪꯕꯗꯩ ꯑꯩꯈꯣꯏ ꯏꯃꯥꯅ ꯈꯥꯏ ꯑꯗꯨꯒꯤ ꯈꯨꯊꯣꯡꯗꯨꯗꯤ ꯂꯥꯜꯂꯦ ꯑꯗꯨꯃꯥꯏ ꯊꯣꯉꯗꯧ ꯅꯠꯇꯦ ꯅꯪ ꯁꯣꯗꯥ ꯁꯣꯗꯥ ꯍꯥꯞꯀꯗꯕꯅꯤ ꯑꯗꯨꯒ ꯄꯥꯈꯠꯂꯛꯀꯗꯕꯅꯤ ꯑꯗꯨ ꯁꯣꯗꯥꯗꯨ ꯌꯥꯝꯅꯁꯨ ꯍꯥꯞꯄ ꯌꯥꯔꯣꯏ ꯍꯥꯏꯗꯅ ꯏꯃꯥꯅ ꯑꯩꯉꯣꯟꯗ ꯍꯥꯏꯔꯛꯄꯗꯒꯤ ꯑꯩꯁꯤ ꯌꯨꯝꯗ ꯑꯃꯨꯛ ꯍꯜꯂꯛꯑꯦ ꯍꯜꯂꯛꯑꯒ ꯑꯩꯅ ꯁꯣꯗꯥꯁꯦ ꯍꯥꯞꯄꯒ ꯊꯣꯡꯉꯦ ꯁꯣꯗꯥꯁꯦ ꯍꯥꯞꯄꯒ ꯊꯣꯡꯕꯗꯗꯤ ꯄꯥꯈꯠꯂꯛꯑꯦ ꯑꯩꯅ ꯑꯁ ꯃꯁꯤ ꯁꯣꯗꯥ ꯍꯥꯞꯇꯕꯒꯤ ꯑꯣꯏ ꯂꯩꯔꯝꯃꯦ ꯀꯌꯥ ꯋꯥꯅ ꯃꯇꯝꯁꯨ ꯃꯌꯥꯝ ꯆꯪꯈꯤꯕ ꯁꯣꯗꯥꯁꯦ ꯍꯥꯞꯄꯒ ꯄꯥꯈꯠꯂꯛꯄꯗꯒꯤ ꯑꯩꯅ ꯁꯣꯗꯥꯁꯦ ꯑꯣꯠꯂ ꯑꯣꯠꯂꯒ ꯁꯨꯝ ꯉꯥꯛ ꯄꯥꯈꯠꯍꯟꯗꯔꯦ ꯁꯨꯃꯥꯏꯅ ꯇꯧꯕꯗꯒꯤ ꯉꯁꯥꯏꯒꯤ ꯍꯋꯥꯏ ꯃꯪꯒꯟꯁꯤꯗꯤ ꯑꯩꯈꯣꯏꯒꯤ ꯑꯗꯣ ꯎꯠꯇꯤꯗꯗꯤ ꯑꯩꯈꯣꯏ ꯍꯋꯥꯏ ꯃꯪꯒꯟꯁꯦ ꯇꯣꯏꯍꯟꯗꯧꯅꯦ ꯑꯩꯈꯣꯏꯒꯤ ꯁꯨꯡꯇꯣꯏꯗꯤ ꯇꯣꯏꯗꯕ ꯑꯃꯨꯛꯁꯨ ꯄꯥꯈꯠꯇꯤ ꯑꯗꯨꯝ ꯄꯥꯈꯠꯂꯦ ꯇꯣꯏꯕꯗꯤ ꯍꯋꯥꯏ ꯃꯪꯒꯟꯁꯦ ꯑꯗꯨꯝ ꯃꯄꯨꯝ ꯑꯣꯏꯅ ꯑꯩꯈꯣꯏꯒꯤ ꯀꯟ ꯀꯟ ꯂꯥꯎꯔꯒ ꯑꯗꯨꯝ ꯃꯄꯨꯝ ꯑꯣꯏꯅ ꯑꯗꯨꯝ ꯂꯩꯕ ꯇꯣꯏꯗꯕ ꯑꯩꯅ ꯀꯃꯥꯏꯅ ꯇꯧꯔꯤꯅꯣ ꯁꯤꯅ ꯃꯄꯨꯝ ꯑꯣꯏꯅ ꯇꯧꯔ ꯂꯩꯔꯦ ꯏꯃꯥꯗꯣ ꯑꯃꯨꯛꯇꯪ ꯂꯥꯛꯑꯗꯤ ꯐꯅꯦꯅ ꯈꯜꯂꯦ ꯑꯩꯁꯦ ꯍꯪꯅꯕ ꯑꯗꯒꯤ ꯃꯄꯨꯝ ꯑꯣꯏꯅ ꯑꯗꯨꯝ ꯂꯩ ꯑꯩꯁꯦ ꯑꯩꯈꯣꯏ ꯏꯃꯥꯁꯦ ꯃꯇꯝꯗꯨꯗ ꯑꯩꯈꯣꯏ ꯏꯃꯥꯁꯦ ꯆꯪꯉꯛꯑꯦ ꯑꯗꯨꯒ ꯑꯩꯅ ꯏꯃꯥ ꯁꯨꯃꯥꯏꯅ ꯍꯋꯥꯏꯁꯤꯡꯁꯤ ꯁꯨꯝꯃꯥꯏꯅ ꯁꯨꯝ ꯂꯩꯔꯦ ꯇꯣꯏꯗꯔꯦꯅꯦꯅ ꯍꯥꯏꯕꯗ ꯑꯩꯈꯣꯏ ꯏꯃꯥꯅ ꯍꯩ ꯁꯤꯗꯤ ꯄꯥꯔꯣꯡ ꯊꯥꯒꯗꯕꯅꯤ ꯊꯨꯒꯥꯏꯒꯗꯕꯅꯤ ꯍꯋꯥꯏꯁꯦꯅ ꯍꯥꯏꯔꯦ ꯑꯩꯈꯣꯏ ꯏꯃꯥꯅ ꯁꯨꯃꯥꯏꯅ ꯇꯧꯗꯅ ꯄꯥꯔꯣꯡꯅ ꯑꯣꯠꯂꯣ ꯍꯥꯏꯗꯅ ꯑꯣꯠꯄꯗꯒꯤ ꯑꯗꯨꯃꯥꯏꯅ ꯍꯋꯥꯏꯗꯨ ꯂꯣꯏꯅ ꯇꯣꯏꯒꯤꯕꯗꯨꯅ ꯑꯩ ꯑꯗꯨꯏ ꯅꯨꯃꯤꯠꯇꯨꯗꯒꯤ ꯑꯩꯁꯦ ꯎꯠꯇꯤ ꯊꯣꯡꯕ ꯑꯗꯨꯝ ꯍꯩꯈ꯭ꯔꯦ ꯑꯗꯨꯃꯥꯏꯅ ꯅꯨꯃꯤꯠꯇꯣ ꯍꯥꯎꯁꯨ ꯌꯥꯝ ꯍꯥꯎꯈꯤ